ꯁꯔꯐ ꯇꯧꯕ ꯃꯇꯝꯗ ꯑꯩꯅ ꯑꯩꯒꯤ ꯊꯃꯣꯏꯗ ꯑꯅꯧꯕ ꯏꯊꯤꯜ ꯑꯃ ꯐꯥꯎꯏ ꯑꯩꯒꯤ ꯍꯥꯟꯅꯒꯤ ꯄꯨꯟꯁꯤꯗ ꯑꯋꯥꯕ ꯅꯨꯡꯉꯥꯏꯇꯕ ꯄ꯭ꯔꯣꯕ꯭ꯂꯦꯝ ꯁꯨꯝꯕ ꯀꯌꯥ ꯃꯔꯨꯝ ꯂꯩꯈꯤ ꯑꯗꯨꯕꯨ ꯁꯞꯐ꯭ꯔꯤꯡ ꯇꯧꯕ ꯍꯧꯔꯛꯄꯗ ꯍꯧꯔꯛꯂꯕ ꯃꯇꯝꯗꯗꯤ ꯑꯩꯒꯤ ꯑꯅꯧꯕ ꯄꯨꯟꯁꯤ ꯑꯃ ꯑꯣꯏꯕꯒꯨꯝ ꯇꯧꯏ ꯑꯩꯅ ꯁ꯭ꯔꯐ ꯇꯧ ꯇꯧꯔꯤꯉꯩ ꯑꯅꯧꯕ ꯈꯨꯗꯤꯡꯃꯛ ꯀꯥꯎꯊꯣꯛꯏ ꯁꯝꯃꯨꯗ꯭ꯔꯒꯤ ꯏꯁꯤꯡ ꯏꯊꯛꯇ ꯑꯩꯅ ꯕꯣꯠ ꯇꯣꯡꯗꯨꯅ ꯏꯁꯤꯡ ꯏꯁꯤꯡꯕꯨ ꯈꯨꯠꯅ ꯊꯦꯡꯗꯅ ꯁꯥꯟꯅꯕ ꯏꯁꯤꯡꯒꯤ ꯋꯦꯞꯇ ꯑꯩꯅ ꯁꯔꯐ ꯇꯧꯕ ꯑꯁꯤꯅ ꯑꯩꯕꯨ ꯑꯗꯨꯛꯀꯤ ꯃꯇꯤꯛ ꯅꯨꯡꯉꯥꯏꯕ ꯏꯊꯤꯜ ꯑꯃ ꯐꯥꯎꯍꯜꯂꯤ